ꯑꯩꯈꯣꯏ ꯕꯤꯖꯤꯅꯦꯁ ꯑꯃ ꯍꯧꯗꯣꯛꯄ ꯍꯥꯏꯁꯦ ꯌꯥꯝꯅ ꯁꯤꯒꯤ ꯄ꯭ꯔꯤꯁꯤꯗ꯭ꯔꯁꯤꯗꯤ ꯇꯧꯕꯗ ꯆꯪꯕꯁꯤꯡꯁꯦ ꯑꯗꯨꯝ ꯈꯔ ꯌꯥꯝ ꯌꯥꯝꯃꯦ ꯑꯗꯨꯝ ꯈꯔ ꯂꯨꯏ ꯍꯥꯏꯕꯇꯥꯔꯦ ꯄꯥꯛ ꯄꯥꯛ ꯍꯥꯏꯗꯤ ꯂꯥꯏꯅ ꯊꯣꯛꯇꯦ ꯑꯩꯈꯣꯏꯒꯤ ꯑꯅꯧꯕ ꯕꯤꯖꯤꯅꯦꯁ ꯑꯃ ꯍꯧꯗꯣꯛꯄ ꯃꯇꯝꯗ ꯆꯪꯕ ꯇꯧꯗꯕ ꯌꯥꯗꯕ ꯊꯕꯛꯁꯤꯡ ꯈꯔ ꯁꯟꯗꯣꯛꯅ ꯍꯥꯏꯇꯥꯔꯒꯗꯤꯀꯣ ꯑꯩꯈꯣꯏꯒꯤ ꯕꯤꯖꯤꯅꯦꯁꯦ ꯀꯔꯤ ꯕꯤꯖꯤꯅꯦꯁ ꯇꯧꯗꯣꯏꯅꯣꯁꯦ ꯑꯩꯈꯣꯏꯅ ꯏꯁꯥꯅ ꯈꯟꯖꯔꯀꯥꯟꯗ ꯕꯤꯖꯤꯅꯦꯁꯁꯤꯒꯤ ꯃꯆꯥꯛ ꯐꯖꯅ ꯁꯨꯒꯥꯏꯅ ꯁꯨꯒꯥꯏꯔꯕꯀꯣ ꯀꯃꯥꯏꯅ ꯍꯥꯏꯗꯤ ꯑꯩꯈꯣꯏꯅ ꯆꯥꯎꯈꯠ ꯍꯜꯂꯛꯀꯅꯤ ꯀꯃꯥꯏꯅ ꯀꯌꯥꯝ ꯆꯥꯎꯊꯣꯔꯛꯀꯅꯤ ꯀꯔꯝꯕ ꯃꯑꯣꯡꯗ ꯂꯥꯛꯀꯅꯤ ꯍꯥꯏꯕ ꯑꯗꯨꯒꯨꯝꯕ ꯐꯖꯅ ꯌꯥꯎꯔꯕ ꯁꯨꯒꯥꯏꯅ ꯌꯥꯎꯔꯕ ꯑꯗꯨꯒꯨꯝꯕ ꯑꯩꯈꯣꯏꯒꯤ ꯕꯤꯖꯤꯅꯦꯁ ꯄ꯭ꯂꯥꯟ ꯑꯃ ꯍꯥꯟꯅ ꯗꯔꯀꯥꯔ ꯂꯩ ꯁꯤꯒꯤ ꯄ꯭ꯂꯥꯟꯅꯤꯡꯁꯦ ꯂꯣꯏꯔꯀꯥꯟꯗ ꯑꯩꯈꯣꯏꯒꯤ ꯊꯕꯛꯇ ꯑꯣꯟꯊꯣꯔꯛꯅꯕ ꯄꯩꯁꯥꯀꯣ ꯐꯥꯏꯅꯥꯟꯁꯁꯦ ꯁꯤꯃꯨꯛ ꯗꯔꯀꯥꯔ ꯂꯩ ꯐꯥꯏꯅꯥꯟꯁꯁꯤꯁꯨ ꯂꯣꯏꯁꯤꯜꯂꯛꯑꯦ ꯍꯧꯖꯤꯛ ꯍꯥꯏꯔꯀꯥꯟꯗ ꯑꯩꯈꯣꯏꯅ ꯂꯣꯟꯁ ꯇꯧꯔꯒꯦ ꯍꯥꯏꯔꯀꯥꯟꯗ ꯑꯩꯈꯣꯏꯅ ꯑꯩꯈꯣꯏꯒꯤ ꯂꯥꯏꯁꯦꯟꯁ ꯇꯥꯟꯅꯕ ꯑꯗꯒꯤ ꯔꯦꯖꯤꯁꯇ꯭ꯔꯦꯁꯟ ꯇꯧꯕ ꯕꯤꯖꯤꯅꯦꯇꯨꯒꯤ ꯑꯗꯨꯝꯕ ꯑꯃꯨꯛ ꯂꯩꯔꯛꯑꯅꯤ ꯑꯗꯨꯒ ꯑꯃꯨꯛ ꯑꯩꯈꯣꯏꯒꯤ ꯉꯁꯥꯏꯒꯤ ꯁꯤꯒꯤ ꯃꯌꯥꯝꯁꯦ ꯑꯃꯨꯛ ꯇꯧꯗ꯭ꯔꯤꯀꯥꯟꯗ ꯑꯩꯈꯣꯏꯒꯤ ꯃꯔꯛꯇ ꯉꯁꯥꯏꯒꯤ ꯕꯤꯖꯤꯅꯦꯁ ꯄ꯭ꯂꯥꯟ ꯁꯦꯝꯕ ꯂꯣꯏꯔꯛꯄꯒꯤ ꯀꯥꯟꯁꯤꯗ ꯑꯩꯈꯣꯏꯅ ꯕꯤꯖꯤꯅꯦꯁ ꯇꯧꯗꯣꯔꯤꯕ ꯁꯤꯒꯤ ꯑꯩꯈꯣꯏꯒꯤ ꯃꯥꯔꯀꯦꯠ ꯑꯃ ꯂꯩꯔꯤꯁꯦ ꯁꯤꯒꯤ ꯅꯠꯇ꯭ꯔꯒ ꯂꯩꯇ꯭ꯔꯒꯅ ꯃꯥꯔꯀꯦꯠꯁꯤ ꯀ꯭ꯔꯤꯌꯦꯠ ꯇꯧꯕ ꯂꯩꯔꯒꯅ ꯑꯩꯈꯣꯏꯅ ꯃꯥꯔꯀꯦꯠꯁꯤꯒꯤ ꯃꯇꯥꯡꯗ ꯑꯩꯈꯣꯏꯅ ꯊꯤꯖꯤꯟꯕ ꯍꯨꯝꯖꯤꯟꯕ ꯔꯤꯁꯔꯁ ꯇꯧꯕ ꯑꯗꯨꯝꯕ ꯑꯃ ꯗꯔꯀꯥꯔ ꯂꯩ ꯑꯗꯨꯒ ꯍꯥꯏꯗꯤ ꯂꯩꯔꯤꯕ ꯄꯣꯠꯁꯤꯒꯤ ꯀꯝꯄꯤꯇꯤꯁꯟ ꯑꯗꯨꯝꯕꯁꯨ ꯌꯦꯡꯕꯀꯣ ꯍꯥꯏꯗꯤ ꯕꯤꯖꯤꯅꯦꯁ ꯑꯃ ꯇꯧꯔꯛꯀꯗꯣꯏꯅꯤꯅ ꯃꯥꯏ ꯄꯥꯛꯍꯟꯅꯤꯡꯕꯅꯤꯅ ꯂꯩꯔꯝꯃꯤꯕ ꯀꯝꯄꯤꯇꯤꯁꯟꯁꯤꯗ ꯀꯃꯥꯏꯅ ꯍꯥꯏꯗꯤ ꯃꯥꯡꯖꯤꯟ ꯊꯥꯅ ꯆꯠꯂꯛꯀꯅꯤ ꯂꯩꯔꯝꯃꯤꯗꯨꯒꯤ ꯃꯔꯛꯇ ꯀꯃꯥꯏꯅ ꯌꯥꯎꯔꯛꯀꯅꯤ ꯑꯗꯨꯒꯨꯝꯕ ꯌꯦꯡꯕ ꯑꯃ ꯗꯔꯀꯥꯔ ꯂꯩ ꯑꯗꯒꯤ ꯑꯩꯈꯣꯏ ꯉꯁꯥꯏ ꯁꯨꯃꯥꯏꯅ ꯃꯥꯔꯀꯦꯠ ꯀꯨꯝꯕ ꯂꯣꯏꯔꯦ ꯑꯗꯨꯒ ꯑꯩꯈꯣꯏꯒꯤ ꯕꯤꯖꯤꯅꯦꯁꯁꯦ ꯂꯣꯟꯁ ꯇꯧꯔꯦ ꯍꯥꯏꯔꯀꯥꯟꯗ ꯂꯥꯏꯁꯦꯟꯁꯁꯦ ꯔꯦꯖꯤꯁꯇ꯭ꯔꯦꯁꯟ ꯇꯥꯟꯅꯔꯅꯤ ꯑꯗꯨꯒ ꯃꯊꯪ ꯑꯩꯈꯣꯏꯀꯣ ꯐꯣꯔꯃꯦꯂꯤꯇꯤꯁ ꯑꯗꯨꯝ ꯃꯔꯨ ꯑꯣꯏꯕ ꯁꯔꯀꯥꯔꯒꯤ ꯍꯥꯏꯇꯥꯔꯦ ꯑꯃ ꯈꯔ ꯄꯜꯂꯕ ꯉꯁꯥꯏꯒꯤ ꯄꯜꯂꯕꯗ ꯉꯁꯥꯏꯒꯤ ꯑꯩꯈꯣꯏꯒꯤ ꯄꯥꯟ ꯔꯦꯖꯤꯁꯇ꯭ꯔꯦꯁꯟ ꯇꯧꯕ ꯈꯣꯠꯄ ꯖꯤ ꯑꯦꯁ ꯇꯤꯒꯤ ꯀꯩꯒꯤ ꯁꯤꯁꯨ ꯌꯥꯝꯅ ꯃꯔꯨ ꯑꯣꯏ ꯁꯤ ꯂꯣꯏꯁꯤꯜꯂꯛꯄ ꯀꯥꯟꯗ ꯃꯈꯣꯏꯒꯤ ꯕꯤꯖꯤꯅꯦꯁꯇꯣ ꯂꯣꯟꯁ ꯇꯧꯔꯅꯤ ꯂꯣꯟꯁ ꯇꯧꯔꯕ ꯃꯇꯨꯡꯗ ꯍꯥꯏꯗꯤ ꯑꯗꯨꯝ ꯑꯩꯈꯣꯏꯅ ꯎꯗꯕ ꯎꯗꯕ ꯈꯜꯂꯨꯗꯕ ꯑꯗꯒꯤ ꯈꯟꯇꯥꯔꯒꯁꯨ ꯑꯗꯨꯝ ꯍꯥꯏꯗꯤ ꯑꯅꯧ ꯑꯅꯧꯕ ꯃꯈꯜꯒꯤ ꯀꯃꯥꯏꯅ ꯍꯥꯏꯅꯤ

ꯑꯣꯞꯁꯇꯦꯀꯜꯁ ꯑꯗꯨꯝꯕ ꯑꯄꯟꯕ ꯑꯗꯒꯤ ꯑꯩꯈꯣꯏꯅ ꯍꯥꯏꯗꯤ ꯌꯦꯡꯒꯗꯧꯕ ꯇꯝꯒꯗꯕ ꯃꯌꯥꯝ ꯑꯃ ꯊꯣꯂꯛꯀꯅꯤ ꯑꯗꯨꯒꯤꯁꯤꯡꯗꯨꯁꯨ ꯑꯩꯈꯣꯏꯅ ꯐꯖꯅ ꯌꯦꯡꯁꯤꯟꯕꯤꯕ ꯑꯃ ꯗꯔꯀꯥꯔ ꯂꯩ ꯑꯩꯈꯣꯏꯅ ꯃꯥꯏ ꯄꯥꯛꯅꯕ ꯑꯗꯨꯝ ꯇꯨꯡꯀꯣꯏꯅ ꯆꯠꯊꯕ ꯌꯥꯅꯕ ꯑꯗꯨꯒ ꯍꯣꯏ ꯑꯩꯈꯣꯏꯒꯤ ꯕꯤꯖꯤꯅꯦꯁ ꯑꯃ ꯍꯧꯔꯛꯄ ꯃꯇꯝꯗ ꯑꯆꯧꯕ ꯁꯦꯟꯐꯝ ꯑꯃꯗꯤ ꯃꯊꯧ ꯌꯥꯝ ꯇꯥꯏ ꯍꯥꯏꯅ ꯂꯧꯋꯦ ꯍꯥꯏꯕꯗꯤ ꯍꯤꯔꯝ ꯈꯨꯗꯤꯡꯃꯛꯇ ꯉꯁꯥꯏꯒꯤ ꯄꯩꯁꯥ ꯍꯥꯏꯁꯦ ꯑꯗꯨꯝ ꯆꯪꯉꯦ ꯆꯪꯐꯝ ꯑꯗꯨꯝ ꯂꯩꯔꯛꯑꯦ ꯑꯗꯨꯝ ꯀꯩꯅꯣꯝꯃ ꯑꯃ ꯍꯦꯛꯇꯗ ꯔꯦꯖꯤꯁꯇ꯭ꯔꯦꯁꯟꯕꯨ ꯇꯧꯕꯒꯤ ꯑꯣꯏꯔꯣ ꯑꯃꯕꯨ ꯑꯣꯏꯔꯣ ꯑꯗꯒꯤ ꯃꯦꯟ ꯄꯥꯋꯔꯒꯤꯕꯨ ꯑꯣꯏꯔꯣ ꯑꯗꯨꯝ ꯅꯦꯛꯂꯛꯄ ꯗꯔꯀꯥꯔ ꯂꯩꯔꯛꯄ ꯁꯤꯖꯤꯟꯅꯔꯛꯄꯒꯤ ꯀꯥꯟꯗ ꯄꯩꯁꯥꯁꯦ ꯑꯗꯨꯝ ꯗꯔꯀꯥꯔꯁꯦ ꯑꯗꯨꯝ ꯂꯩꯔꯛꯑꯦ ꯑꯗꯒꯤ ꯕꯤꯖꯤꯅꯦꯁ ꯃꯁꯥꯃꯛ ꯍꯧꯗꯣꯛꯄꯒꯤꯁꯨ ꯄꯩꯁꯥꯁꯦ ꯂꯩꯔꯛꯑꯦ ꯑꯗꯨꯝ ꯑꯩꯈꯣꯏꯒꯤ ꯑꯗꯨꯅ ꯑꯩꯈꯣꯏ ꯄꯩꯁꯥ ꯃꯥꯒꯤ ꯐꯥꯏꯅꯥꯟꯁ ꯀꯦꯄꯤꯇꯦꯜ ꯁꯣꯔꯁꯁꯦ ꯀꯥꯏꯗꯒꯤ ꯂꯧꯔꯛꯀꯅꯤ ꯀꯃꯥꯏꯅ ꯇꯧꯔꯛꯀꯅꯤ ꯄꯩꯁꯥꯁꯦ ꯐꯪꯉꯕ ꯃꯇꯨꯡꯗ ꯀꯃꯥꯏꯅ ꯆꯥꯎꯊꯣꯛꯍꯛꯂꯛꯀꯅꯤ ꯑꯗꯨꯒ ꯄꯩꯁꯥꯁꯦ ꯑꯃꯨꯛ ꯍꯥꯏꯗꯤ ꯄ꯭ꯔꯣꯐꯤꯠ ꯑꯣꯜꯂꯛꯑꯀꯥꯟꯗ ꯕꯤꯖꯤꯅꯦꯁꯁꯦ ꯆꯥꯎꯊꯣꯛꯅꯕ ꯑꯃꯨꯛ ꯀꯔꯃꯥꯏꯅ ꯑꯃꯨꯛ ꯄꯨꯁꯤꯜꯂꯛꯀꯅꯤ ꯁꯨꯒꯨꯝꯕꯁꯦ ꯌꯥꯝꯅ ꯃꯔꯨ ꯑꯣꯏ ꯁꯤꯒꯤꯁꯦ ꯑꯩꯈꯣꯏ ꯉꯁꯥꯏꯒꯤ ꯕꯤꯖꯤꯅꯦꯁ ꯄ꯭ꯂꯥꯟꯁꯦ ꯁꯦꯝꯕ ꯀꯥꯟꯗ ꯐꯖꯅ ꯁꯤꯒꯤꯁꯨ ꯍꯥꯞꯄꯤꯍꯧꯕ ꯁꯤꯁꯦ ꯌꯥꯝꯅ ꯃꯔꯨ ꯑꯣꯏ ꯗꯔꯀꯥꯔ ꯌꯥꯝ ꯇꯥꯏ ꯄꯩꯁꯥꯒꯤ ꯀꯩꯅꯣꯁꯦ ꯍꯥꯏꯗꯤ ꯄꯩꯁꯥꯃꯛꯁꯦ ꯄꯩꯁꯥꯁꯦ ꯆꯥꯎꯕ ꯍꯥꯏꯁꯦ ꯇꯧꯗꯣꯔꯤꯕ ꯕꯤꯖꯤꯅꯦꯁ ꯀꯔꯕꯥꯔꯗꯨꯒꯤꯁꯨ ꯃꯇꯨꯡꯕꯨꯗꯤ ꯏꯜꯂꯦ ꯑꯗꯨꯕꯨ ꯑꯃꯨꯛꯁꯨ ꯍꯥꯏꯕꯗꯤ ꯃꯥꯒꯤ ꯆꯪꯗꯕ ꯌꯥꯗꯕ ꯄꯩꯁꯥ ꯑꯃꯗꯤ ꯂꯩꯗꯅ ꯃꯤ ꯈꯨꯗꯤꯡꯃꯛ ꯍꯥꯏꯕꯗꯤ ꯄꯩꯁꯥ ꯂꯣꯏꯃꯛ ꯀꯣꯝꯕꯗꯤ ꯅꯠꯇꯕꯅꯤꯅ ꯑꯃꯨꯛ ꯃꯥꯒꯤ ꯍꯧꯗꯣꯛꯄꯒꯤ ꯀꯦꯄꯤꯇꯦꯜꯁꯦ ꯑꯗꯨ ꯍꯥꯏꯗꯤ ꯕꯤꯖꯤꯅꯦꯁ ꯍꯧꯗꯣꯔꯛꯄ ꯍꯥꯏꯁꯤꯃꯛꯇꯕꯨ ꯀꯩꯁꯨ ꯁꯨꯃꯥꯏꯅ ꯃꯆꯥ ꯑꯃꯗꯒꯤ ꯍꯥꯟꯅ ꯍꯧꯗꯣꯔꯛꯑꯒ ꯒ꯭ꯔꯣ ꯇꯧꯗꯣꯏꯅꯤꯅ ꯀꯩꯁꯨ ꯄꯩꯁꯥꯗꯣ ꯌꯥꯝꯅ ꯂꯩꯔꯒꯃꯛ ꯍꯧꯗꯣꯔꯛꯄ ꯅꯠꯇꯕꯅꯤꯅ ꯑꯗꯨꯝ ꯑꯗꯨꯝ ꯆꯥꯎꯅ ꯆꯪꯉꯦ ꯍꯥꯏꯅ ꯊꯝꯖꯅꯤꯡꯉꯦ ꯑꯗꯨꯅ ꯄꯩꯁꯥꯒꯤ ꯂꯧꯐꯝ ꯁꯣꯔꯁꯁꯤ ꯊꯤꯗꯣꯛꯄ ꯈꯪꯗꯣꯛꯄ ꯀꯃꯥꯏꯅ ꯒ꯭ꯔꯣ ꯇꯧꯒꯅꯤ ꯍꯥꯏꯕꯁꯦ ꯌꯥꯝꯅ ꯏꯝꯄꯣꯔꯇꯦꯟ ꯑꯣꯏꯅ ꯂꯧꯋꯦ